ꯑꯩꯈꯣꯏꯒꯤ ꯃꯐꯝꯁꯤꯗ ꯈ꯭ꯋꯥꯏꯗꯒꯤ ꯍꯦꯟꯅ ꯌꯥꯝꯅ ꯁꯤꯖꯤꯟꯅꯕ ꯁꯤꯝꯁꯤꯡꯗꯤ ꯖꯤꯌꯣ ꯏꯌꯥꯔꯇꯦꯜ ꯚꯣꯗꯥꯐꯣꯟ ꯕꯤ ꯑꯦꯁ ꯑꯦꯟ ꯅꯦꯜ ꯃꯈꯜ ꯑꯁꯤꯅꯤ ꯑꯗꯣ ꯈ꯭ꯋꯥꯏꯗꯒꯤ ꯌꯥꯝꯅ ꯅꯨꯡꯉꯥꯏꯕ ꯈ꯭ꯋꯥꯏꯗꯒꯤ ꯌꯥꯝꯅ ꯁꯔꯚꯤꯁ ꯐꯖꯕ ꯅꯠꯇ꯭ꯔꯒ ꯑꯦꯔꯤꯌꯥꯁꯤꯗ ꯂꯩꯕꯥꯛ ꯑꯦꯚꯦꯂꯦꯕꯦꯂꯤꯇꯤ ꯈ꯭ꯋꯥꯏꯗꯒꯤ ꯋꯥꯡꯕ ꯍꯥꯏꯕ ꯇꯥꯔꯒꯗꯤ ꯖꯤꯌꯣꯒ ꯏꯌꯔꯇꯦꯜꯒꯅꯤ ꯑꯗꯨꯒ ꯀꯣꯜ ꯚꯣꯏꯁ ꯀꯣꯜ ꯈ꯭ꯋꯥꯏꯗꯒꯤ ꯅꯨꯡꯉꯥꯏꯕꯅ ꯖꯤꯌꯣꯅꯤ ꯏꯟꯇꯔꯅꯦꯠ ꯈ꯭ꯋꯥꯏꯗꯒꯤ ꯅꯨꯡꯉꯥꯏꯕꯅ ꯏꯟꯇꯔꯅꯦꯠ ꯔꯤꯂꯥꯏꯕꯜ ꯑꯣꯏꯕꯗꯤ ꯏꯌꯥꯔꯇꯦꯜꯅ ꯍꯦꯜꯂꯦ ꯑꯗꯣ ꯑꯇꯣꯞꯄ ꯊꯥꯔꯠ ꯄꯥꯔꯇꯤꯁ ꯏꯟꯇꯔꯅꯦꯠ ꯁꯥꯔꯚꯤꯁ ꯄ꯭ꯔꯣꯚꯥꯏꯗꯔ ꯈꯔꯁꯨ ꯂꯩ ꯁꯝ ꯑꯣꯐ ꯗꯦꯝ ꯑꯥꯔ ꯃꯈꯜ ꯈꯔꯗꯨꯗꯤ ꯀꯅꯥ ꯀꯅꯥꯅꯣ ꯍꯥꯏꯀꯥꯟꯗ ꯑꯩꯈꯣꯏꯒꯤ ꯏꯁꯀꯦ ꯕ꯭ꯔꯣꯠꯕꯦꯟ ꯀꯪꯂꯥ ꯕ꯭ꯔꯣꯠꯕꯦꯟ ꯑꯗꯒꯤ ꯏꯌꯥꯔꯇꯦꯜ ꯕ꯭ꯔꯣꯠꯕꯦꯟ ꯑꯗꯒꯤ ꯖꯤꯌꯣ ꯕ꯭ꯔꯣꯠꯕꯦꯟ ꯍꯥꯏꯔꯤꯕ ꯃꯈꯜꯁꯤꯡ ꯑꯁꯤ ꯑꯩꯈꯣꯏ ꯁ꯭ꯋꯥꯏꯗ ꯑꯦꯚꯥꯏꯂꯦꯕꯜ ꯑꯣꯏ ꯑꯗꯒꯤ ꯑꯇꯣꯞꯄ ꯁꯥꯔꯚꯤꯁ ꯄ꯭ꯔꯣꯚꯥꯏꯗꯔ ꯇꯦꯂꯤꯐꯣꯟ ꯁꯥꯔꯚꯤꯁ ꯄ꯭ꯔꯣꯚꯥꯏꯗꯔ ꯑꯣꯕꯔ ꯗ ꯋꯦꯌꯥꯔ ꯑꯗꯨꯗꯤ ꯑꯩꯈꯣꯏꯁꯤꯗ ꯂꯩꯇ꯭ꯔꯦ ꯕꯠ ꯋꯤ ꯏꯁꯇꯤꯜ ꯀꯦꯟ ꯀꯅꯦꯛ ꯊ꯭ꯔꯨ ꯐ꯭ꯔꯣꯝ ꯖꯤꯌꯣ ꯖꯤꯌꯣꯒꯤꯗꯤ ꯑꯩꯈꯣꯏ ꯑꯗꯨꯝ ꯌꯥꯔꯤ ꯍꯧꯖꯤꯛꯐꯥꯎꯕ ꯃꯐꯝ ꯃꯥꯒꯤꯗꯤ ꯃꯁꯥꯅ ꯐꯥꯏꯕꯔꯗ ꯏꯟꯇꯔꯅꯦꯠꯇ ꯃꯁꯥꯅ ꯑꯦꯐ ꯇꯤ ꯇꯤ ꯍꯩꯁ ꯂꯥꯏꯟꯗ ꯃꯁꯥꯅ ꯁꯝꯕꯅꯤꯅ ꯚꯤ ꯋꯥꯏ ꯄꯤ ꯍꯥꯞꯄꯦ ꯑꯗꯣ ꯖꯤꯌꯣꯒꯤ ꯖꯤꯌꯣꯒꯤ ꯑꯦꯚꯥꯏꯂꯦꯕꯤꯂꯤꯇꯤ ꯖꯤꯌꯣꯒꯤ ꯏꯟꯇꯔꯅꯦꯠ ꯁꯔꯚꯤꯁ ꯁꯤꯝ ꯅꯠꯇꯅ ꯃꯥꯒꯤ ꯏꯟꯇꯔꯅꯦꯠ ꯁꯥꯔꯚꯤꯁ ꯄ꯭ꯔꯣꯚꯥꯏꯗꯔ ꯖꯤꯌꯣꯒꯤꯁꯦ ꯑꯩꯈꯣꯏꯒꯤ ꯑꯦꯔꯤꯌꯥꯁꯤꯗꯗꯤ ꯐꯪꯗꯦ ꯑꯇꯣꯞ ꯑꯇꯣꯞꯄ ꯃꯈꯜꯁꯤꯡꯗꯤ ꯐꯪꯉꯦ ꯏꯌꯥꯔꯇꯦꯜ ꯀꯪꯂꯥ ꯕ꯭ꯔꯣꯠꯕꯦꯟ ꯏꯁꯀꯦ ꯕ꯭ꯔꯣꯠꯕꯦꯟ ꯍꯥꯏꯔꯤꯕꯁꯤꯡꯁꯤꯗꯤ ꯐꯪꯉꯤ ꯑꯗꯨꯒ ꯖꯤꯌꯣꯒ ꯏꯌꯔꯇꯦꯜꯗꯤ ꯁꯣꯔꯤ ꯏꯌꯔꯇꯦꯜꯗꯤ ꯐꯪꯗ꯭ꯔꯦ ꯖꯤꯌꯣꯗꯤ ꯐꯪꯗ꯭ꯔꯦ